ꯍꯂꯣ ꯀꯅꯥ ꯑꯣꯏꯕꯤꯔꯃꯣ ꯎꯝ ꯃꯥꯅꯤ ꯍꯥꯏꯕꯤꯌꯨ ꯑꯁ ꯍꯧꯖꯤꯛꯀꯤ ꯑꯣꯏꯅꯗꯤ ꯀꯣꯏꯕꯁꯤ ꯀꯩꯗꯧꯔꯔꯣꯏ ꯌꯥꯝꯅ ꯅꯨꯡꯉꯥꯏꯔꯔꯣꯏ ꯀꯩꯒꯤꯅꯣ ꯍꯥꯏꯕꯗ ꯍꯧꯖꯤꯛꯁꯦ ꯁꯤꯗ ꯏꯔꯥꯡ ꯄꯣꯔꯥꯡ ꯂꯩꯔꯤꯕꯅꯤꯅ ꯀꯣꯏꯕꯒꯤ ꯑꯣꯏꯅꯗꯤ ꯍꯧꯖꯤꯛꯇꯤ ꯌꯥꯝꯅ ꯃꯔꯥꯡ ꯀꯥꯏꯔꯔꯣꯏ ꯑꯗꯨꯅ ꯂꯥꯛꯀꯦ ꯍꯥꯏꯔꯒꯗꯤ ꯁꯤꯒꯤ ꯏꯔꯥꯡꯒꯤ ꯃꯇꯨꯡꯗ ꯂꯥꯛꯄꯅꯗꯤ ꯐꯔꯅꯤ ꯍꯧꯖꯤꯛꯇꯤ ꯏꯔꯥꯡ ꯂꯩꯕꯅꯤꯅ ꯀꯣꯏꯐꯝ ꯆꯥꯐꯝꯁꯨ ꯂꯩꯇꯦ ꯃꯦꯟꯃꯥꯔ ꯃꯅꯨꯡꯗꯁꯨ ꯍꯧꯖꯤꯛꯇꯤ ꯂꯥꯟ ꯊꯣꯛꯅꯔꯤꯕꯅꯤꯅ ꯌꯥꯔꯔꯣꯏ ꯁꯣꯝ ꯃꯣꯔꯦꯗꯁꯨ ꯌꯥꯔꯔꯣꯏ ꯑꯗꯨꯅ ꯌꯥꯔꯒꯗꯤ ꯂꯥꯟꯁꯤꯒꯤ ꯃꯇꯨꯡꯗ ꯂꯥꯛꯅꯕ ꯑꯣꯏꯅ ꯇꯧꯔꯣ ꯍꯧꯖꯤꯛꯇꯤ ꯌꯥꯝ ꯃꯔꯥꯡ ꯀꯥꯏꯗ꯭ꯔꯦꯕ ꯇꯟꯖꯥꯁꯤ ꯂꯩꯕꯨꯗꯤ ꯂꯩ ꯂꯥꯛꯀꯦ ꯍꯥꯏꯔꯒꯗꯤ ꯁꯤꯗ ꯃꯣꯔꯦ ꯃꯅꯨꯡꯗꯗꯤ ꯈꯔꯗꯤ ꯀꯣꯏꯐꯝ ꯂꯩ ꯑꯗꯨꯅ ꯂꯩꯕꯁꯤ ꯑꯣꯂꯦꯟꯐꯥꯏꯒꯨꯝ ꯆꯠꯄ ꯌꯥꯏ ꯁꯣꯝꯅ ꯌꯥꯝꯅ ꯂꯥꯛꯅꯤꯡꯉꯒꯗꯤ ꯂꯥꯛꯄꯒꯤꯁꯨ ꯑꯗꯨꯝ ꯌꯥꯏ ꯂꯥꯛꯀꯦ ꯍꯥꯏꯔꯁꯨ ꯍꯣꯏ ꯍꯣꯏ ꯃꯣꯔꯦꯒꯤ ꯌꯣꯡꯆꯥꯛꯄꯨꯗꯤ ꯍꯣꯡꯏ ꯍꯣꯡꯕꯗꯤ ꯌꯥꯝꯅ ꯑꯗꯨꯝ ꯇꯥꯏ ꯃꯃꯜꯗꯤ ꯁꯣꯝꯗ ꯌꯣꯡꯆꯥꯛ ꯁꯣꯃꯅ ꯌꯣꯡꯆꯥꯛ ꯂꯧꯅꯤꯡꯉꯒꯗꯤ ꯂꯥꯛꯎ ꯌꯥꯏ ꯀꯩꯁꯨ ꯀꯥꯏꯗꯦ ꯎꯝ ꯄꯥꯏꯁꯦ ꯃꯄꯨꯟ ꯑꯃꯗ ꯆꯥꯝꯃ ꯌꯥꯡꯈꯩꯒꯨꯝꯕ ꯋꯥꯟ ꯐꯤꯞꯇꯤ ꯇꯨ ꯍꯟꯗ꯭ꯔꯦꯠꯀꯨꯝꯕ ꯂꯩꯑꯦ ꯑꯇꯣꯞꯄ ꯄꯣꯠ ꯍꯥꯏꯕꯁꯤ ꯉꯥꯒꯨꯝꯕ ꯑꯀꯪꯕ ꯌꯥꯏ ꯑꯗꯨꯝ ꯈꯔ ꯈꯔ ꯁꯣꯝꯅ ꯂꯧꯅꯤꯡꯉꯗꯤ ꯍꯣꯏ ꯍꯣꯏ